ꯑꯩꯅ ꯍꯟꯗꯛ ꯃꯃꯥ ꯑꯥꯔꯠꯇꯒꯤ ꯐꯦꯁ ꯀ꯭ꯔꯤꯝ ꯑꯃ ꯑꯣꯗꯔ ꯇꯧꯋꯦ ꯃꯃꯜꯅ ꯂꯨꯄꯥ ꯆꯥꯝꯃꯉꯥ ꯑꯣꯏꯌꯦ ꯁꯤꯒꯤ ꯐꯦꯁ ꯀ꯭ꯔꯤꯝꯁꯦ ꯇꯩꯕꯗ ꯃꯇꯝꯗ ꯑꯩꯉꯣꯟꯗ ꯀꯔꯤꯁꯨ ꯀꯥꯟꯅꯕ ꯐꯪꯗꯦ ꯃꯉꯣꯟꯗ ꯑꯦꯁ ꯄꯤ ꯑꯦꯐ ꯌꯥꯎꯋꯦ ꯍꯥꯏꯔ ꯀꯛꯎꯕꯅꯦ ꯑꯦꯁ ꯄꯤ ꯑꯦꯐ ꯊꯥꯔꯇꯤꯅꯦ ꯍꯥꯏꯔ ꯀꯛꯑꯦ ꯑꯗꯨꯒ ꯅꯨꯡꯁꯥ ꯊꯣꯛꯄ ꯃꯇꯝꯗ ꯃꯥꯏꯁꯨ ꯄꯨꯔꯥ ꯃꯛꯁꯤꯜꯂꯒ ꯀꯩꯅꯣꯝ ꯇꯧꯋꯦ ꯒ꯭ꯂꯣ ꯀꯥꯕꯒꯤ ꯃꯍꯨꯠꯇ ꯌꯥꯝꯅ ꯗꯜ ꯑꯣꯏꯕꯒꯤ ꯃꯑꯣꯡꯗ ꯇꯧꯋꯦ ꯑꯗꯨꯒ ꯄꯤꯝꯄꯜꯁꯨ ꯌꯥꯝ ꯊꯣꯛꯑꯦ ꯁꯤ ꯁꯤꯖꯤꯟꯅꯕꯗꯒꯤ ꯍꯥꯟꯅ ꯑꯩ ꯃꯥꯏꯗ ꯀꯔꯤꯝ ꯇꯧꯔꯝꯗꯕꯅꯦ ꯑꯗꯣ ꯍꯧꯖꯤꯛꯇꯤ ꯑꯣꯏꯂꯤ ꯑꯣꯏꯔꯒ ꯌꯥꯝ ꯊꯤꯅ ꯅꯨꯡꯉꯥꯏꯇꯕ ꯑꯃ ꯑꯣꯏꯔꯦ ꯁꯤ ꯂꯩꯔꯨꯕꯗꯒꯤ

ꯍꯥꯏꯔꯨꯔꯗꯤ ꯌꯥꯝ ꯊꯤꯅ ꯆꯥꯟꯅꯗ꯭ꯔꯦ ꯃꯥꯁꯦ ꯑꯗꯨꯒ ꯃꯃꯥ ꯑꯥꯔꯠꯀꯤ ꯀ꯭ꯔꯤꯝ ꯑꯣꯏꯔꯒꯁꯨ ꯃꯃꯤꯡ ꯈꯛꯇ ꯉꯥꯏꯔꯦ ꯃꯥꯁꯦ ꯌꯥꯗ꯭ꯔꯦ ꯄꯨꯔꯥ ꯑꯩ ꯃꯥꯏꯗ ꯄꯤꯝꯄꯜ ꯃꯌꯥꯝꯅ ꯑꯗꯒꯤ ꯕ꯭ꯂꯦꯛ ꯍꯦꯠꯁ ꯀꯔꯤ ꯀꯔꯥ ꯌꯥꯝꯅ ꯊꯣꯛꯂꯛꯑꯦ ꯍꯟꯗꯛꯇꯤ ꯌꯥꯗ꯭ꯔꯦ ꯃꯥꯏꯁꯦ ꯄꯨꯔꯥ ꯃꯥꯡꯉꯦ ꯃꯥ ꯁꯤꯖꯤꯟꯅꯔꯨꯕꯗꯒꯤ ꯑꯗꯨꯅ ꯃꯁꯤ ꯑꯣꯗꯔ ꯇꯧꯗꯕꯅ ꯐꯔꯅꯤ ꯌꯥꯗ꯭ꯔꯦ ꯃꯌꯥꯝꯁꯨ ꯑꯃꯇ ꯌꯦꯡꯕꯤꯑꯣ ꯑꯩꯒꯤ ꯃꯥꯏꯁꯤꯗ ꯑꯗꯨꯒ ꯑꯗꯨꯝ ꯀꯛꯎꯔꯅꯨ ꯁꯨꯃꯥꯏ ꯇꯧꯔꯒ ꯐꯠꯇꯕ ꯄꯣꯠꯁꯤꯗꯤ ꯂꯧꯕꯒꯤ ꯀꯔꯤꯝ ꯀꯥꯟꯅꯗ꯭ꯔꯦ ꯍꯟꯗꯛꯇꯤ ꯑꯩ ꯃꯥꯏꯗ ꯑꯗꯨꯝ ꯎꯕ ꯐꯪꯉꯦ ꯑꯗꯨꯝ ꯃꯌꯥꯝꯅ ꯌꯦꯡꯉꯣ ꯑꯩ ꯃꯥꯏꯁꯤꯗ